ꯑꯩꯅ ꯏꯕ ꯄꯥꯕ ꯍꯦꯟꯅ ꯄꯥꯝꯃꯤꯕꯁꯤꯒꯤ ꯃꯔꯝꯗꯤ ꯍꯥꯏꯗꯤ ꯑꯩꯈꯣꯏ ꯍꯧꯖꯤꯛ ꯍꯧꯖꯤꯛ ꯊꯣꯛꯂꯤꯕ ꯀ꯭ꯂꯥꯏꯃꯦꯠ ꯆꯦꯟꯖ ꯑꯁꯦ ꯑꯗꯨꯛꯀꯤ ꯃꯇꯤꯛ ꯌꯥꯝ ꯁꯥꯊꯤꯅ ꯊꯣꯛꯑꯦ ꯀ꯭ꯂꯥꯏꯃꯦꯠ ꯆꯦꯟꯖꯁꯦ ꯍꯥꯟꯅ ꯂꯩꯔꯝꯕ ꯀ꯭ꯂꯥꯏꯃꯦꯠ ꯆꯦꯟꯖꯇꯒꯤ ꯍꯧꯖꯤꯛ ꯂꯩꯔꯤꯕ ꯀ꯭ꯂꯥꯏꯃꯦꯠ ꯆꯦꯟꯖꯁꯤꯅ ꯍꯥꯏꯗꯤ ꯑꯗꯨꯛꯀꯤ ꯃꯇꯤꯛ ꯍꯦꯟꯅ ꯆꯦꯟꯖꯇꯣ ꯊꯤꯅ ꯇꯧꯔꯦ ꯀ꯭ꯂꯥꯏꯃꯦꯠ ꯆꯦꯟꯖ ꯇꯧꯔꯛꯄꯅ ꯁꯥꯕꯒꯤ ꯆꯥꯡꯁꯨ ꯍꯦꯜꯂꯦ ꯏꯁꯤꯡ ꯏꯀꯪ ꯊꯣꯛꯄꯁꯨ ꯍꯦꯜꯂꯦ ꯑꯩꯈꯣꯏꯒꯤ ꯂꯩꯔꯤꯕ ꯐꯨꯗ ꯆꯦꯟꯗꯁꯨ ꯍꯦꯟꯅ ꯑꯗꯨꯛꯀꯤ ꯃꯇꯤꯛ ꯍꯦꯟꯅ ꯑꯀꯥꯏꯕ ꯃꯌꯥꯝ ꯑꯃ ꯄꯤꯔꯦ ꯀ꯭ꯂꯥꯏꯃꯦꯠ ꯆꯦꯟꯖꯁꯤꯅ ꯍꯥꯏꯗꯤ ꯑꯩꯈꯣꯏ ꯎꯃꯪꯗ ꯂꯩꯔꯤꯕ ꯎꯈꯩꯁꯦ ꯍꯥꯏꯗꯤ ꯀꯛꯊꯠꯂꯕꯅꯤꯅ ꯎ ꯄꯥꯝꯕꯤꯁꯤꯡꯅ ꯎ ꯌꯥꯟꯕꯁꯤꯡꯅ ꯀꯛꯊꯠꯂꯕꯅꯤꯅ ꯍꯥꯏꯗꯤ ꯀ꯭ꯂꯥꯏꯃꯦꯠ ꯆꯦꯟꯖꯁꯦ ꯑꯗꯨꯛꯀꯤ ꯃꯇꯤꯛ ꯆꯦꯟꯖ ꯇꯧꯈ꯭ꯔꯦꯕ ꯍꯥꯏꯗꯤ ꯎꯗꯨ ꯀꯛꯊꯠꯂꯕꯅꯤꯅ ꯍꯥꯏꯗꯤ ꯀ꯭ꯂꯥꯏꯃꯦꯠ ꯆꯦꯟꯖꯁꯤ ꯑꯗꯨꯛꯀꯤ ꯃꯇꯤꯛ ꯆꯥꯎꯅ ꯑꯀꯥꯏꯕ ꯄꯤꯔꯦ ꯑꯩꯈꯣꯏ ꯍꯧꯖꯤꯛ ꯅꯨꯡꯁꯥꯒꯤ ꯃꯉꯥꯜꯗ ꯂꯥꯛꯏꯕ ꯌꯨ ꯕꯤ ꯔꯦꯁꯤꯅ ꯃꯤꯑꯣꯏꯕꯒꯤ ꯍꯛꯆꯥꯡꯗ ꯊꯦꯡꯕ ꯃꯇꯝꯗ ꯑꯗꯨꯛꯀꯤ ꯃꯇꯤꯛ ꯁꯥꯊꯤ ꯁꯥꯊꯤꯕ ꯗꯤꯖꯤꯁ ꯀꯌꯥ ꯑꯃ ꯊꯣꯛꯍꯜꯂꯦ ꯊꯣꯛꯍꯜꯂꯕꯅꯤꯅ ꯗꯤꯖꯤꯁ ꯑꯗꯨ ꯍꯥꯏꯗꯤ ꯀ꯭ꯂꯥꯏꯃꯦꯠ ꯆꯦꯟꯖꯇꯨꯅ ꯇꯧꯔꯛꯑꯕꯅꯤꯅ ꯍꯥꯏꯗꯤ ꯅꯨꯡꯁꯥꯒꯤ ꯃꯉꯥꯜꯗꯨ ꯐꯨꯖꯜꯂꯛꯑꯦ ꯐꯨꯖꯜꯂꯛꯑꯕꯅꯤꯅ ꯗꯤꯖꯤꯁ ꯃꯈꯜ ꯃꯈꯜ ꯃꯈꯜ ꯊꯣꯛꯂꯛꯑꯕꯅꯤꯅ ꯍꯥꯏꯗꯤ ꯂꯥꯏꯌꯦꯡꯕ ꯉꯝꯗꯅ ꯁꯤꯕꯁꯨ ꯀꯌꯥ ꯑꯃ ꯌꯥꯎꯈꯔꯦ ꯍꯥꯏꯗꯤ ꯑꯁꯤ ꯀꯔꯤꯗꯒꯤꯅꯣ ꯍꯥꯏ ꯇꯥꯔꯗꯤ ꯀ꯭ꯂꯥꯏꯃꯦꯠ ꯆꯦꯟꯖ ꯂꯥꯛꯄꯗꯒꯤꯅꯦꯕꯀꯣ ꯀ꯭ꯂꯥꯏꯃꯦꯠ ꯆꯦꯟꯁꯁꯤꯅ ꯀꯔꯤꯒꯤꯗꯃꯛꯇ ꯇꯧꯍꯜꯂꯤ ꯍꯥꯏꯔꯗꯤ ꯎꯃꯪꯗ ꯂꯩꯔꯤꯕ ꯎꯈꯩꯁꯦ ꯌꯥꯟꯊꯠꯂꯕꯅꯤꯅ ꯍꯥꯏꯗꯤ ꯀ꯭ꯂꯥꯏꯃꯦꯠ ꯆꯦꯟꯖꯁꯦ ꯂꯥꯛꯑꯦꯕ ꯀ꯭ꯂꯥꯏꯃꯦꯠ ꯆꯦꯟꯖ ꯂꯥꯛꯑꯕꯅꯤꯅ ꯑꯩꯈꯣꯏꯒꯤ ꯏꯀꯪ ꯊꯣꯛꯑꯅꯤ ꯑꯗꯒꯤꯗꯤ ꯆꯥꯕ ꯊꯛꯄꯗꯁꯨ ꯀꯌꯥ ꯑꯃ ꯍꯥꯟꯅ ꯂꯩꯔꯝꯃꯤꯕ ꯆꯥꯡꯗꯨꯗꯒꯤ ꯀꯌꯥ ꯑꯃ ꯍꯟꯊꯔꯅꯤ ꯑꯗꯨꯗꯒꯤꯗꯤ ꯍꯥꯏꯗꯤ ꯗꯤꯖꯤꯁꯀꯨꯝꯕꯁꯨ ꯃꯌꯥꯝ ꯄꯣꯛꯂꯛꯑꯕꯅꯤꯅ ꯍꯥꯏꯗꯤ ꯀ꯭ꯂꯥꯏꯃꯦꯠ ꯆꯦꯟꯖꯇꯣ ꯑꯗꯨꯛꯀꯤ ꯃꯇꯤꯛ ꯄꯣꯛꯍꯜꯂꯦ ꯍꯥꯏꯗꯤ ꯈꯪꯗꯕꯒꯤꯅꯦꯕ ꯇꯧꯔꯤꯁꯦ ꯈꯪꯉꯗꯤ ꯀꯩꯁꯨ ꯇꯧꯔꯣꯏꯕ ꯈꯪꯗ꯭ꯔꯕꯅꯤꯅ ꯍꯥꯏꯗꯤ ꯎ ꯋꯥ ꯀꯥꯗꯣ ꯀꯛꯊꯠꯂꯕꯅꯤꯅ ꯑꯗꯨꯅ ꯍꯥꯏꯗꯤ ꯏꯕ ꯄꯥꯕꯁꯦ ꯍꯥꯏꯗꯤ ꯀꯔꯤꯒꯨꯝꯕ ꯇꯧ ꯇꯥꯔꯗꯤ ꯈꯪꯗꯕ ꯃꯤꯈꯩꯗꯣ ꯑꯩꯈꯣꯏꯅ ꯈꯪꯍꯜꯂꯅꯤ ꯍꯥꯏꯕꯗꯤ ꯀꯔꯤ ꯃꯔꯝꯒꯤꯅꯣ ꯍꯥꯏ ꯇꯥꯔꯗꯤ ꯃꯣꯏꯅ ꯈꯪꯗꯕꯒꯤꯅꯦꯕ ꯍꯥꯏꯗꯤ ꯏꯕ ꯄꯥꯕꯁꯦ ꯀꯔꯤꯒꯨꯝꯕ ꯃꯣꯏꯗ ꯈꯪꯍꯜꯂ ꯇꯥꯔꯗꯤ ꯍꯥꯏꯗꯤ ꯑꯩꯈꯣꯏ ꯀ꯭ꯂꯥꯏꯃꯦꯠ ꯆꯦꯟꯖꯇ ꯂꯩꯔꯤꯕ ꯃꯌꯥꯝꯁꯦ ꯌꯥꯝ ꯍꯧꯖꯤꯛ ꯇꯧꯔꯤꯕ ꯃꯌꯥꯝꯁꯦ ꯀꯩꯁꯨ ꯇꯧꯔꯔꯣꯏ ꯃꯣꯏꯅ ꯈꯪꯗꯕꯩꯅꯦꯕ ꯃꯣꯏꯅ ꯀꯩꯒꯨꯝꯕ ꯈꯪ ꯇꯥꯔꯗꯤ ꯑꯩꯈꯣꯏ ꯎ ꯋꯥ ꯀꯛꯊꯠꯂꯤꯕ ꯈꯣꯠꯇꯠꯂꯤꯕ ꯃꯌꯥꯝ ꯇꯧꯔꯤꯕ ꯀ꯭ꯂꯥꯏꯃꯦꯠ ꯆꯦꯟꯖ ꯂꯥꯛꯏꯕ ꯃꯌꯥꯝꯁꯦ ꯇꯧꯔꯔꯣꯏ ꯑꯗꯨꯅ ꯎ ꯌꯥꯟꯕꯁꯦ ꯐꯠꯇꯦ ꯎ ꯌꯥꯟꯕꯗꯒꯤ ꯃꯔꯨꯑꯣꯏꯅ ꯂꯥꯛꯄꯅꯦꯕ ꯑꯗꯨꯅ ꯎꯁꯦ ꯌꯥꯟꯗ꯭ꯔꯕꯗꯤ ꯀ꯭ꯂꯥꯏꯃꯦꯠ ꯆꯦꯟꯖ ꯀꯌꯥ ꯑꯃ ꯂꯩꯔꯝꯕꯁꯤꯁꯨ ꯂꯩꯔꯛꯑꯔꯣꯏ ꯃꯤ ꯀꯌꯥ ꯑꯃ ꯁꯤꯔꯤꯕꯁꯤꯁꯨ ꯁꯤꯔꯔꯣꯏ ꯆꯥꯕ ꯊꯛꯄ ꯐꯪꯗ꯭ꯔꯕ ꯈꯣꯠꯂꯤꯕ ꯂꯩꯔꯤꯕ ꯃꯌꯥꯝ ꯑꯁꯤꯁꯨ ꯐꯪꯗ꯭ꯔꯤꯕꯁꯤꯡꯁꯤ ꯐꯪꯍꯜꯂꯅꯤ ꯀ꯭ꯂꯥꯏꯃꯦꯠ ꯆꯦꯟꯖ ꯇꯧꯔꯕꯅꯤꯅ ꯆꯥꯕ ꯊꯛꯄꯗꯨꯗꯁꯨ ꯌꯥꯝꯅ ꯋꯥꯔꯦ ꯏꯁꯤꯡ ꯐꯪꯗ꯭ꯔꯦ ꯑꯗꯒꯤ ꯑꯩꯈꯣꯏ ꯍꯧꯖꯤꯛ ꯆꯥꯕ ꯊꯛꯄꯗꯨꯗꯁꯨ ꯍꯧꯖꯤꯛ ꯍꯥꯟꯅꯗꯤ ꯆꯥꯕ ꯊꯛꯄꯗ ꯍꯥꯏꯗꯤ ꯑꯄꯨꯝ ꯑꯁꯥ ꯀꯩꯀꯥ ꯃꯅꯝꯁꯦ ꯅꯝꯗꯦꯕ ꯍꯧꯖꯤꯛꯅ ꯀ꯭ꯂꯥꯏꯃꯦꯠ ꯆꯦꯟꯖ ꯂꯥꯛꯑꯕꯅꯤꯅ ꯁꯥꯕꯒꯤ ꯆꯥꯡꯁꯦ ꯑꯗꯨꯛꯀꯤ ꯃꯇꯤꯛ ꯍꯦꯜꯂꯕꯅꯤꯅ ꯍꯥꯏꯗꯤ ꯑꯄꯨꯝ ꯑꯁꯥ ꯀꯔꯤ ꯀꯌꯥ ꯃꯌꯥꯝꯁꯦ ꯃꯅꯝꯁꯦ ꯑꯗꯨꯛꯀꯤ ꯃꯇꯤꯛ ꯅꯝꯊꯤꯔꯦꯕ ꯍꯥꯏꯕꯗꯤ ꯀ꯭ꯂꯥꯏꯃꯦꯠ ꯆꯦꯟꯖꯁꯤ ꯂꯥꯛꯑꯕꯅꯤꯅ ꯑꯗꯨꯗꯒꯤ ꯏꯁꯤꯡꯗ ꯏꯁꯤꯡꯗꯁꯨ ꯌꯥꯝꯅ ꯑꯃꯣꯠꯄꯁꯨ ꯌꯥꯝꯅ ꯂꯩꯔꯦ ꯍꯥꯏꯗꯤ ꯏꯁꯤꯡꯗꯁꯨ ꯍꯧꯖꯤꯛ ꯍꯥꯟꯅ ꯂꯩꯔꯤꯝꯂꯤꯕ ꯏꯁꯤꯡꯁꯦ ꯑꯗꯨꯛꯀꯤ ꯃꯇꯤꯛ ꯌꯥꯝꯅ ꯍꯥꯏꯗꯤ ꯐꯤꯜꯇꯔ ꯇꯧꯗ꯭ꯔꯁꯨ ꯊꯛꯄ ꯌꯥꯔꯕ ꯃꯇꯝꯗ ꯑꯗꯨꯅ ꯍꯧꯖꯤꯛꯁꯤꯅ ꯑꯃꯨꯛ ꯐꯤꯜꯇꯔ ꯇꯧꯗ꯭ꯔꯗꯤ ꯊꯛꯄꯁꯨ ꯌꯥꯗ꯭ꯔꯦ ꯍꯥꯏꯗꯤ ꯑꯗꯨꯛꯀꯤ ꯃꯇꯤꯛ ꯏꯁꯤꯡꯁꯦ ꯃꯣꯠꯍꯜꯂꯦꯕ ꯍꯥꯏꯗꯤ ꯏꯁꯤꯡꯗꯒꯤ ꯆꯥꯕꯗꯒꯤ ꯊꯛꯄꯗꯒꯤ ꯑꯗꯨꯛꯀꯤ ꯃꯇꯤꯛ ꯀ꯭ꯂꯥꯏꯃꯦꯠ ꯆꯦꯟꯖꯦꯁꯁꯤꯅ ꯍꯥꯏꯗꯤ ꯎ ꯋꯥꯗꯣ ꯀꯣꯛꯊꯠꯂꯕꯅꯤꯅ ꯀ꯭ꯂꯥꯏꯃꯦꯠ ꯆꯦꯟꯖꯁꯦ ꯍꯥꯏꯗꯤ ꯃꯔꯨꯑꯣꯏꯅ ꯎ ꯋꯥ ꯀꯛꯊꯠꯄꯗꯒꯤꯅꯤ ꯍꯥꯏꯗꯤ ꯀ꯭ꯂꯥꯏꯃꯦꯠ ꯆꯦꯟꯖꯁꯦ ꯂꯥꯛꯏꯅꯦꯕ ꯑꯗꯨꯅ ꯍꯥꯏꯗꯤ ꯎ ꯋꯥꯁꯦ ꯀꯛꯊꯠꯄꯁꯦ ꯀꯛꯊꯠꯍꯟꯅꯤꯡꯗꯦ ꯎ ꯋꯥ ꯀꯛꯊꯠꯄꯗꯒꯤ ꯀ꯭ꯂꯥꯏꯃꯦꯠ ꯆꯦꯟꯖ ꯂꯥꯛꯄꯅꯤꯅ ꯎ ꯋꯥꯁꯦ ꯀꯛꯊꯠꯄꯁꯦ ꯀꯛꯊꯠꯍꯟꯅꯤꯡꯗ꯭ꯔꯦ ꯑꯗꯨꯅ ꯑꯩꯅ ꯏꯕ ꯄꯥꯕꯁꯤꯅ ꯄꯥꯝꯃꯤꯁꯤꯒꯤ ꯃꯔꯝꯗꯤ ꯁꯤꯁꯤꯅꯤ ꯍꯥꯏꯗꯤ ꯈꯪꯗꯕ ꯀꯌꯥ ꯑꯃ ꯂꯩꯕꯗꯣ ꯈꯪꯍꯟꯅꯤꯡꯕ ꯑꯗꯨꯗꯨꯒꯤ